ꯑꯩꯈꯣꯏꯒꯤ ꯃꯐꯝꯗ ꯄꯥꯡꯊꯣꯛꯄ ꯇꯣꯞ ꯇꯣꯞꯄ ꯏꯔꯥꯠ ꯊꯧꯅꯤ ꯈꯔꯒꯤ ꯃꯃꯤꯡꯗꯤ ꯂꯥꯏ ꯍꯔꯥꯎꯕ ꯌꯥꯎꯁꯪ ꯆꯩꯔꯥꯎꯕ ꯑꯃꯁꯨꯡ ꯀꯥꯡꯅꯤ ꯃꯁꯤꯒꯤ ꯏꯔꯥꯠ ꯊꯧꯅꯤ ꯑꯁꯤꯗ ꯂꯝꯀꯣꯏꯕꯁꯤꯡꯅ ꯑꯩꯈꯣꯏꯒꯤ ꯏꯔꯥꯠ ꯊꯧꯅꯤ ꯑꯁꯤꯗ ꯁꯔꯨꯛ ꯌꯥꯗꯨꯅ ꯌꯥꯎꯕꯗ ꯀꯩꯁꯨ ꯑꯀꯥꯏꯕ ꯂꯩꯇꯦ ꯃꯁꯤ ꯑꯩꯈꯣꯏꯒꯤ ꯏꯔꯥꯠ ꯊꯧꯅꯤ ꯑꯁꯤ ꯃꯈꯣꯏꯅ ꯈꯪꯕ ꯑꯃꯁꯨꯡ ꯃꯈꯣꯏꯅ ꯈꯪꯗꯨꯅ ꯃꯄꯥꯜꯂꯝꯗ ꯁꯟꯗꯣꯛꯄꯗ ꯑꯀꯥꯏꯕ ꯂꯩꯇꯦ ꯃꯈꯣꯏꯅ ꯈꯪꯕꯁꯨ